ꯍꯜꯂꯣ ꯁꯤꯁꯇꯔ ꯑꯦ ꯀꯔꯤꯃ ꯍꯪꯒꯦ ꯅꯣꯏꯒꯤ ꯍꯣꯁꯇꯦꯜꯁꯦ ꯍꯥꯡꯕ꯭ꯔꯥ ꯗꯥꯛꯇꯔ ꯂꯩꯕ꯭ꯔꯥ ꯂꯩꯔꯒꯗꯤ ꯑꯩꯈꯣꯏꯒꯤ ꯑꯩꯒꯤ ꯃꯔꯨꯞ ꯅꯨꯄꯤꯁꯤ ꯀꯣꯛ ꯉꯥꯎꯔꯦ ꯍꯥꯏꯅ ꯍꯥꯏꯔꯤ ꯑꯗꯨꯅ ꯑꯝꯇ ꯂꯥꯛꯀꯦ ꯅꯪ ꯑꯃꯔꯛ ꯆꯦꯛ ꯇꯧꯕꯤꯌꯨꯀꯣ